ꯍꯂꯣ ꯀꯔꯤ ꯑꯥ ꯑꯥ ꯀꯔꯤ ꯀꯔꯤ ꯃꯇꯥꯡꯒꯤ ꯀꯔꯝꯕ ꯁꯥꯟꯅꯕꯒꯤ ꯃꯇꯥꯡꯗꯅꯣ ꯍꯥꯏꯕꯤꯌꯨ ꯇꯥꯛꯄꯤꯌꯨ ꯍꯣꯏ ꯌꯥꯏ ꯌꯥꯏ ꯑꯗꯨ ꯑꯩ ꯍꯥꯏꯖꯒꯦ ꯑꯗꯨ ꯀꯣꯜ ꯇꯧꯕꯤꯔꯛꯏꯕꯁꯤ ꯀꯗꯥꯏꯋꯥꯏ ꯃꯐꯝꯗꯒꯤꯅꯣ ꯑꯩꯈꯣꯏ ꯑꯦꯔꯤꯌꯥ ꯆꯨꯔꯆꯥꯟꯄꯨꯔ ꯁ꯭ꯋꯥꯏꯗꯒꯤ ꯑꯣꯏꯕ꯭ꯔꯥ ꯐꯔꯦ ꯑꯗꯨꯗꯤ ꯁꯣꯝꯅ ꯁꯥꯟꯅꯕꯤꯒꯗꯧꯔꯤꯕ ꯃꯁꯥꯟꯅꯁꯤ ꯀꯩ ꯃꯁꯥꯟꯅꯒꯤꯅꯣ ꯑꯣ ꯌꯥꯔꯦ ꯐꯔꯦ ꯑꯗꯨꯗꯤ ꯑꯩ ꯃꯁꯤꯒꯤ ꯇ꯭ꯔꯦꯅꯤꯡꯁꯤ ꯌꯥꯎꯕ ꯄꯥꯝꯕꯤꯕꯒꯤꯀꯣ ꯑꯥ ꯐꯨꯠꯕꯣꯜꯒꯤ ꯇ꯭ꯔꯦꯅꯤꯡꯁꯤ ꯑꯩꯈꯣꯏ ꯂꯥꯛꯀꯗꯧꯔꯤꯕ ꯗꯦꯠ ꯐꯥꯁ ꯖꯅꯋꯥꯔꯤ ꯇꯨ ꯊꯥꯎꯖꯟ ꯇ꯭ꯋꯦꯟꯇꯤ ꯐꯥꯏꯚꯇꯒꯤꯗꯤ ꯍꯧꯖꯔꯒꯅꯤ ꯍꯥꯏꯔꯤꯕ ꯍꯥꯏꯔꯤꯕ ꯇꯥꯏꯃꯤꯡꯁꯤꯗ ꯑꯩꯈꯣꯏ ꯇ꯭ꯔꯦꯅꯤꯡꯁꯤꯗ ꯌꯥꯎꯒꯗꯕ ꯃꯁꯤ ꯌꯥꯎꯒꯗꯕꯁꯤ ꯀ꯭ꯔꯥꯏꯇꯦꯔꯤꯌꯥ ꯈꯔ ꯂꯩꯖꯩ ꯍꯥꯏ ꯇꯥꯔꯦ ꯍꯥꯏꯔꯤꯕ ꯀ꯭ꯔꯥꯏꯇꯦꯔꯤꯌꯥꯁꯤꯡꯁꯤ ꯁꯣꯝꯅ ꯆꯥꯎꯔꯥꯛꯄ ꯑꯃ ꯏꯍꯥꯟ ꯍꯥꯟꯅ ꯑꯩ ꯁꯨꯝ ꯍꯥꯏꯖꯒꯦ ꯑꯍꯥꯟꯕꯗꯅ ꯑꯩꯈꯣꯏ ꯐꯣꯝ ꯑꯃ ꯑꯩꯈꯣꯏꯒꯤ ꯇ꯭ꯔꯦꯅꯤꯡ ꯁꯦꯟꯇꯔꯗꯒꯤ ꯐꯣꯝ ꯑꯃ ꯂꯧꯕꯤꯕ ꯇꯥꯔꯦ ꯍꯥꯏꯔꯤꯕ ꯐꯣꯝꯁꯤ ꯐꯨꯜꯂꯤ ꯑꯩꯈꯣꯏ ꯐꯤꯂꯞ ꯇꯧꯕꯤꯔꯒ ꯑꯩꯈꯣꯏ ꯑꯣꯐꯤꯁꯇ ꯊꯥꯖꯤꯜꯂꯒ ꯃꯗꯨꯒꯤ ꯃꯇꯨꯡꯗ ꯑꯩꯈꯣꯏꯅ ꯅꯈꯣꯏꯒꯤ ꯑꯄꯨꯟꯕ ꯊꯥꯖꯤꯜꯂꯛꯂꯤꯕ ꯐꯣꯝ ꯊꯥꯖꯤꯜꯂꯛꯂꯤꯕ ꯃꯌꯥꯝꯗꯨꯒꯤ ꯀꯥꯎꯟꯁꯤꯂꯤꯡ ꯑꯃ ꯑꯩꯈꯣꯏ ꯂꯧꯖꯒꯅꯤ ꯍꯥꯏꯔꯤꯕ ꯀꯥꯎꯟꯁꯤꯂꯤꯡ ꯑꯗꯨꯗ

ꯇ꯭ꯔꯦꯅꯤꯡꯁꯤ ꯑꯌꯨꯛꯀꯤ ꯄꯨꯡ ꯇꯔꯨꯛ ꯑꯁꯤ ꯁꯤꯗꯒꯤ ꯍꯧꯖꯩ ꯍꯥꯏ ꯇꯥꯔꯦ ꯍꯥꯏꯔꯤꯕ ꯇꯥꯏꯃꯤꯡ ꯑꯁꯤ ꯑꯩꯈꯣꯏ ꯁꯣꯝꯅ ꯈꯜꯂꯕ ꯃꯇꯨꯡꯗ ꯂꯥꯛꯂꯒ ꯃꯗꯨꯗ ꯑꯩꯈꯣꯏꯒꯤ ꯇꯣꯉꯥꯟ ꯇꯣꯉꯥꯟꯕ ꯄꯤ ꯇꯤꯅꯆꯤꯡꯕ ꯑꯇꯩ ꯑꯇꯩ ꯇꯧꯒꯗꯕꯁꯤꯡ ꯂꯣꯏꯅꯃꯛ ꯄꯥꯡꯊꯣꯛꯆꯒꯅꯤ ꯑꯇꯩ ꯑꯇꯩ ꯀꯩꯀꯩ ꯈꯪꯅꯤꯡꯕ ꯂꯩꯔꯤ ꯍꯣꯏ ꯌꯥꯝ ꯐꯔꯦ ꯑꯗꯨꯗꯤ ꯐꯣꯝ ꯑꯣꯏꯅ ꯂꯧꯕ ꯂꯥꯛꯄꯒꯤ ꯃꯇꯥꯡꯗꯨꯗ ꯍꯦꯟꯅ ꯀꯨꯞꯅ ꯃꯔꯣꯜꯗꯨ ꯈꯪꯃꯤꯟꯅꯔꯁꯤ ꯍꯣꯏ ꯍꯣꯏ ꯑꯣꯀꯦ ꯑꯣꯀꯦ